ꯑꯩꯈꯣꯏꯒꯤ ꯂꯩꯀꯥꯏꯗ ꯐꯪꯂꯤꯕ ꯏꯁꯤꯡ ꯃꯈꯩꯁꯤꯡ ꯑꯗꯨꯗꯤ ꯇꯨꯔꯦꯟ ꯏꯁꯤꯡ ꯄꯨꯈ꯭ꯔꯤ ꯏꯁꯤꯡ ꯇꯣꯇꯤ ꯏꯁꯤꯡ ꯇꯨꯔꯦꯟ ꯏꯁꯤꯡ ꯑꯁꯤꯗꯤ ꯅꯕꯦꯝꯕꯔ ꯗꯤꯁꯦꯝꯕꯔ ꯖꯅꯋꯥꯔꯤ ꯐꯦꯕꯋꯥꯔꯤ ꯁ꯭ꯋꯥꯏꯗꯗꯤ ꯈꯔ ꯋꯥꯏ ꯑꯗꯨꯕꯨ ꯅꯣꯡꯖꯨ ꯊꯥ ꯃꯇꯝꯗꯗꯤ ꯑꯗꯨꯝ ꯃꯔꯥꯡ ꯀꯥꯏꯅ ꯐꯪꯖꯩ ꯑꯩꯈꯣꯏꯅ ꯌꯨꯝꯗ ꯁꯤꯖꯤꯟꯅꯔꯤꯕ ꯏꯁꯤꯡ ꯑꯗꯨꯗꯤ ꯇꯣꯇꯤ ꯏꯁꯤꯡ ꯑꯔꯨꯕ ꯏꯁꯤꯡ ꯑꯣꯏꯅ ꯑꯗꯨꯃ ꯁꯤꯖꯤꯟꯅꯔꯦ ꯑꯗꯨꯒ ꯑꯩꯈꯣꯏꯒꯤ ꯂꯩꯀꯥꯏꯗ ꯂꯩꯔꯤꯕ ꯂꯧꯎꯁꯤꯡꯎꯕꯒꯤ ꯏꯁꯤꯡ ꯑꯗꯨꯝ ꯇꯨꯔꯦꯟꯒꯤ ꯏꯁꯤꯡ ꯑꯣꯏꯅ ꯁꯤꯖꯤꯟꯅꯔꯦ